ꯑꯩꯈꯣꯏꯒꯤ ꯂꯝꯗꯝꯁꯤꯒꯤ ꯑꯣꯏꯅꯗꯤ ꯕꯤ ꯑꯦꯁ ꯑꯦꯟ ꯑꯦꯜ ꯑꯁꯤꯅ ꯈ꯭ꯋꯥꯏꯗꯒꯤ ꯍꯦꯟꯅ ꯄꯣꯄꯨꯂꯔ ꯑꯣꯏꯕ ꯃꯐꯝꯁꯤꯗ ꯑꯣꯏꯔꯤ ꯑꯗꯨꯅ ꯈ꯭ꯋꯥꯏꯗꯒꯤ ꯍꯦꯟꯅ ꯐꯥꯕ ꯁꯤ ꯑꯇꯣꯞꯄ ꯁꯤꯡꯗꯒꯤꯗꯤ ꯕꯤ ꯑꯦꯁ ꯑꯦꯟ ꯑꯦꯜ ꯒꯤ ꯗꯇꯥ ꯄ꯭ꯂꯥꯟꯁꯤꯅ ꯈ꯭ꯋꯥꯏꯗꯒꯤ ꯍꯦꯟꯅ ꯐꯩ